ꯑꯩꯅ ꯁꯇꯔꯗꯦ ꯗꯦꯠ ꯇ꯭ꯋꯦꯟꯇꯤ ꯊ꯭ꯔꯤꯗ ꯆꯥꯟꯗꯦꯜꯗꯒꯤ ꯇꯤꯀꯦꯠ ꯀꯛꯄꯤꯌꯣ ꯍꯥꯏꯅ ꯀꯛꯍꯟꯈꯤꯕ ꯇꯤꯀꯦꯠ ꯑꯗꯨ ꯍꯧꯖꯤꯛꯁꯦ ꯀꯔꯤ ꯅꯨꯃꯤꯠꯇ ꯂꯥꯛꯀꯗꯧꯕ꯭ꯔꯥ ꯀꯔꯤ ꯅꯨꯃꯤꯠꯇ ꯆꯠꯀꯗꯧꯕ꯭ꯔꯥ ꯑꯗꯣ ꯀꯅꯥꯉꯣꯟ ꯀꯟꯇꯦꯛ ꯇꯧꯒꯗꯕ꯭ꯔꯥ ꯍꯥꯏꯕꯗꯣ ꯌꯥꯔꯒꯗꯤ ꯐꯣꯟ ꯅꯝꯕꯔꯒ ꯑꯩꯒꯤ ꯒꯥꯏꯠ ꯇꯧꯕꯤꯒꯗꯧꯕ ꯏꯁꯇꯥꯐꯇꯨꯒ ꯅꯝꯕꯔꯗꯣ ꯊꯥꯕꯤꯔꯛꯑꯣ ꯑꯗꯨꯒ ꯃꯐꯝꯗꯣ ꯌꯧꯕꯒ ꯑꯩ ꯃꯥꯒ ꯐꯥꯎꯅꯔꯒ ꯑꯩꯒꯤ ꯗꯤꯁꯇꯤꯅꯦꯁꯟꯒ ꯑꯩꯒꯤ ꯇꯤꯀꯦꯠꯇꯨꯒ ꯄꯨꯜꯂꯞ ꯎꯠꯀꯦ ꯍꯥꯏꯕꯁꯤ ꯍꯥꯏꯅꯤꯡꯉꯤ